ꯍꯣꯂꯤ ꯌꯥꯎꯁꯪꯁꯦ ꯃꯅꯤꯄꯨꯔꯗ ꯂꯩꯕ ꯍꯤꯟꯗꯨ ꯂꯥꯏꯅꯤꯡ ꯆꯠꯄꯁꯤꯡꯒꯤ ꯈ꯭ꯋꯥꯏꯗꯒꯤ ꯑꯐꯕ ꯅꯨꯡꯉꯥꯏꯕ ꯀꯨꯝꯍꯩ ꯑꯃꯅꯤ ꯑꯗꯨꯕꯨ ꯇꯣꯉꯥꯟ ꯇꯣꯉꯥꯟꯕ ꯖꯥꯇꯤ ꯀꯌꯥꯅ ꯑꯁꯤꯒꯤ ꯅꯨꯃꯤꯠꯁꯤꯗ ꯁꯔꯨꯛ ꯌꯥꯔꯤ ꯍꯣꯂꯤ ꯌꯥꯎꯁꯪ ꯅꯨꯃꯤꯠꯅ ꯂꯥꯛꯄꯁꯤꯗ ꯃꯅꯤꯄꯨꯔꯗ ꯂꯩꯕ ꯃꯤꯄꯨꯝ ꯈꯨꯗꯤꯡꯕꯨ ꯑꯄꯨꯟꯕ ꯑꯃ ꯑꯣꯏꯅ ꯄꯨꯔꯛꯏ ꯃꯁꯤꯒꯤ ꯅꯨꯃꯤꯠꯁꯤꯗ ꯃꯅꯤꯄꯨꯔꯒꯤ ꯑꯣꯏꯅ ꯃꯐꯝ ꯈꯨꯗꯤꯡꯗ ꯁꯨꯇꯤ ꯊꯝꯕꯅꯤ ꯑꯗꯨꯒ ꯃꯁꯤꯒꯤ ꯅꯨꯃꯤꯠꯁꯤꯗ ꯀꯨꯏꯅ ꯎꯅꯈꯤꯗ꯭ꯔꯕ ꯃꯔꯨꯞ ꯃꯌꯥꯝ ꯃꯔꯨꯞ ꯃꯄꯥꯡ ꯃꯌꯥꯝꯁꯨ ꯃꯁꯤꯒꯤ ꯅꯨꯃꯤꯠꯁꯤꯗ ꯄꯨꯟꯕ ꯐꯪꯉꯤ ꯍꯔꯥꯎ ꯅꯨꯡꯉꯥꯏꯕ ꯀꯌꯥꯁꯨ ꯎꯕ ꯐꯪꯉꯤ